ꯑꯩꯒꯤ ꯌꯨꯝꯗ ꯁꯤꯖꯤꯟꯅꯕ ꯏꯂꯦꯛꯇ꯭ꯔꯣꯅꯤꯛꯁ ꯑꯥꯏꯇꯦꯝ ꯄꯣꯠꯂꯝꯁꯤꯡ ꯑꯗꯨꯗꯤ ꯑꯦꯁꯤ ꯋꯥꯁꯤꯡ ꯃꯦꯆꯤꯟ ꯇꯤꯚꯤ ꯀꯝꯄꯨꯇꯔ ꯀꯝꯄꯨꯇꯔ ꯏꯟꯗꯛꯁꯟꯅꯆꯤꯡꯕ ꯑꯗꯨꯒ ꯀꯣ ꯑꯥꯏꯔꯟ ꯏꯁꯇ꯭ꯔꯤ ꯇꯛꯅꯕ ꯑꯥꯏꯔꯟ ꯐ꯭ꯔꯤꯖꯅꯆꯤꯡꯕ ꯁꯤꯖꯤꯟꯅꯩ ꯑꯦꯁꯤ ꯑꯦꯁꯤ ꯁꯤꯖꯤꯟꯅꯕꯒꯤ ꯂꯩꯕꯒꯤ ꯃꯔꯝꯗꯤ ꯑꯁꯥꯕ ꯃꯇꯝ ꯁꯝꯃꯔ ꯁꯤꯖꯟꯗ ꯌꯥꯝꯅ ꯁꯥꯕ ꯃꯔꯝꯅ ꯑꯦꯁꯤ ꯁꯤꯖꯤꯟꯅꯩ ꯔꯨꯝꯗ ꯑꯦꯁꯤ ꯈꯤꯟꯗ꯭ꯔꯕꯗꯤ ꯑꯁꯥꯕ ꯈꯥꯡꯕ ꯉꯝꯗꯦ ꯑꯗꯩ ꯋꯥꯁꯤꯡ ꯃꯦꯆꯤꯟꯁꯤꯅ ꯇꯥꯏꯝ ꯁꯦꯞ ꯑꯣꯏꯅꯕ ꯑꯃꯗꯤ ꯃꯤ ꯃꯁꯤꯡ ꯌꯥꯝꯅ ꯂꯩꯇꯕꯅ ꯃꯔꯝ ꯑꯣꯏꯔꯒ ꯋꯥꯁꯤꯡ ꯃꯦꯆꯤꯟ ꯐꯤ ꯁꯨꯅꯅꯕꯒꯤꯗꯃꯛꯇ ꯋꯥꯁꯤꯡ ꯃꯦꯆꯤꯟ ꯂꯩꯈꯤꯕꯅꯤ ꯇꯤꯚꯤ ꯂꯩꯕꯒꯤ ꯃꯔꯝꯗꯤ ꯏꯟꯗꯤꯌꯥꯗ ꯀꯔꯤ ꯊꯣꯛꯂꯤ ꯍꯥꯏꯕꯁꯤ ꯇꯤꯚꯤꯗ ꯑꯃꯗꯤ ꯇꯤꯚꯤꯗ ꯂꯣꯏꯅ ꯎꯕ ꯐꯪꯉꯤ ꯅ꯭ꯌꯨꯁ ꯀꯌꯥ ꯏꯁꯄꯣꯔꯠꯁꯅꯆꯤꯡꯕ ꯀꯌꯥ ꯑꯃ ꯇꯤꯚꯤꯗ ꯎꯕ ꯐꯪꯉꯤ ꯑꯁꯤꯒꯤꯗꯃꯛ ꯂꯩꯈꯤꯕꯅꯤ ꯑꯗꯨꯒ ꯇꯤꯚꯤꯗꯒꯤ ꯑꯉꯥꯡꯁꯤꯡꯒꯤ ꯅꯣꯂꯦꯖ ꯌꯥꯝꯅ ꯐꯪꯉꯤ ꯑꯃꯗꯤ ꯃꯐꯝ ꯈꯨꯗꯤꯡꯃꯛꯀꯤ ꯈꯕꯔ ꯐꯪꯉꯤ ꯀꯝꯄꯨꯇꯔ ꯂꯩꯕꯒꯤ ꯃꯔꯝꯗꯤ ꯍꯧꯖꯤꯛ ꯀꯝꯄꯨꯇꯔ ꯌꯥꯎꯗꯅ ꯀꯝꯄꯨꯇꯔ ꯌꯥꯎꯗꯕ ꯂꯩꯇꯦ ꯇꯦꯛꯅꯣꯂꯣꯖꯤ ꯆꯥꯎꯈꯠꯂꯛꯄꯒꯤ ꯃꯇꯨꯡ ꯏꯟꯅ ꯀꯝꯄꯨꯇꯔ ꯃꯐꯝ ꯈꯨꯗꯤꯡꯃꯛꯇ ꯀꯝꯄꯨꯇꯔ ꯗꯔꯀꯥꯔ ꯑꯣꯏ ꯑꯃ ꯑꯗꯒꯤ ꯏꯟꯗꯛꯁꯟ ꯏꯟꯗꯛꯁꯟ ꯁꯤꯖꯤꯟꯅꯕꯗꯤ ꯃꯤ ꯂꯩꯇꯕ ꯑꯃꯗꯤ ꯇꯥꯏꯝ ꯁꯦꯞ ꯑꯣꯏꯅꯅꯕꯒꯤꯗꯃꯛꯇ ꯑꯩꯈꯣꯏꯅ ꯆꯥꯛ ꯊꯣꯡꯕꯗ ꯏꯟꯗꯛꯁꯟ ꯁꯤꯖꯤꯟꯅꯩ ꯑꯗꯨꯒ ꯐ꯭ꯔꯤꯖ ꯐ꯭ꯔꯤꯖ ꯂꯩꯈꯤꯕꯒꯤ ꯃꯔꯝꯗꯤ ꯐ꯭ꯔꯤꯖ ꯑꯩꯈꯣꯏꯒꯤ ꯏꯟꯖꯥꯡ ꯅꯥꯄꯤ ꯑꯃꯗꯤ ꯑꯇꯣꯞ ꯑꯇꯣꯞꯄ ꯁꯨꯝ ꯄꯠꯄ ꯁꯥꯕꯅ ꯃꯔꯝ ꯑꯣꯏꯔꯒ ꯄꯠꯄ ꯄꯨꯝꯕ ꯌꯥꯕ ꯄꯣꯠꯂꯝꯁꯤꯡ ꯐ꯭ꯔꯤꯖꯇ ꯊꯝꯂꯕꯗꯤ ꯑꯗꯒꯤ ꯄꯣꯠꯂꯝꯁꯤꯡ ꯑꯗꯨ ꯑꯩꯈꯣꯏ ꯃꯇꯝ ꯁꯥꯡꯅ ꯁꯤꯖꯤꯟꯅꯕ ꯌꯥꯏ ꯆꯥꯅ ꯊꯛꯅꯕ ꯑꯣꯏꯔꯒꯁꯨ ꯀꯨꯏꯅ ꯁ꯭ꯇꯣꯔ ꯇꯧꯕ ꯌꯥꯏ ꯃꯁꯤꯒꯤ ꯃꯔꯝꯗꯒꯤ ꯑꯩꯅ ꯐ꯭ꯔꯤꯖ ꯑꯁꯤ ꯂꯧꯈꯤꯕꯅꯤ ꯏꯃꯨꯡ ꯑꯃꯗ ꯂꯩꯔꯤꯕ ꯊꯝꯂꯤꯕ ꯈꯨꯗꯤꯡꯃꯛ ꯑꯁꯤ ꯑꯩꯈꯣꯏꯅ ꯂꯩꯔꯤꯕ ꯍꯧꯖꯤꯛ ꯂꯩꯔꯤꯕ ꯃꯐꯝ ꯑꯁꯤꯒꯤ ꯋꯦꯗꯔꯁꯤꯒꯤ ꯃꯇꯨꯡ ꯏꯟꯅꯗꯤ ꯌꯥꯝꯅ ꯗꯔꯀꯥꯔ ꯑꯣꯏ ꯑꯁꯤꯒꯤ ꯃꯔꯝꯗꯒꯤ ꯍꯥꯏꯔꯤꯕ ꯄꯣꯠꯂꯝꯁꯤꯡ ꯑꯁꯤ ꯌꯥꯝꯅ ꯃꯔꯨꯑꯣꯏꯅ ꯂꯩꯈꯤꯕꯅꯤ ꯁꯤꯇꯪ ꯍꯥꯏꯔ